ꯑꯩꯅ ꯈꯣꯏꯗꯖꯕ ꯄꯥꯝꯖꯕ ꯄ꯭ꯂꯥꯅꯦꯠ ꯑꯃꯁꯨꯡ ꯊꯋꯥꯟ ꯃꯤꯆꯥꯛꯇꯤ ꯁꯖꯤꯛ ꯊꯕꯥꯒ ꯈꯣꯡꯖꯣꯝ ꯅꯨꯕꯤꯒꯅꯤ ꯁꯖꯤꯛ ꯊꯕꯥꯁꯤ ꯑꯌꯨꯛꯇ ꯊꯣꯛꯏ ꯑꯃꯁꯨꯡ ꯅꯨꯃꯤꯗꯥꯡ ꯋꯥꯏꯔꯝꯗ ꯊꯣꯛꯏ ꯃꯥꯁꯤ ꯑꯌꯨꯛꯇ ꯍꯧꯒꯠꯂꯛꯄ ꯃꯇꯝꯗ ꯌꯥꯝꯅ ꯐ꯭ꯔꯦꯁ ꯑꯣꯏ ꯇꯒꯠ ꯇꯒꯠ ꯇꯦꯛꯏ ꯃꯥꯒꯤ ꯑꯔꯪꯕ ꯃꯉꯥꯜꯗꯨꯅ ꯑꯩꯉꯣꯟꯗ ꯊꯧꯅꯥ ꯑꯃꯁꯨ ꯍꯥꯞꯄꯤ